ꯑꯩꯅ ꯒꯥꯔꯗꯦꯅꯤꯡ ꯇꯧꯕꯁꯦ ꯑꯩꯗꯤ ꯑꯩꯈꯣꯏ ꯌꯨꯝꯗꯣ ꯕꯤꯜꯗꯤꯡ ꯅꯠꯇꯕꯅꯤꯅ ꯑꯩ ꯌꯨꯝꯒꯤ ꯃꯊꯛꯇ ꯑꯣꯏꯅ ꯇꯧꯗ꯭ꯔꯦ ꯌꯨꯝꯒꯤ ꯃꯈꯥꯗ ꯑꯣꯏꯅ ꯑꯩꯗꯤ ꯒꯥꯔꯗꯦꯅꯤꯡ ꯇꯧꯋꯦ ꯑꯩꯈꯣꯏ ꯌꯨꯝꯗꯣ ꯃꯈꯥꯗ ꯂꯩꯕꯥꯛꯅ ꯁꯥꯕ ꯌꯨꯝ ꯑꯣꯏꯕꯅꯤꯅ ꯁꯨꯃꯥꯡ ꯀꯩꯀꯥꯁꯨ ꯐꯖꯅ ꯃꯔꯝ ꯆꯥꯅ ꯃꯇꯤꯛ ꯆꯥꯅ ꯂꯩꯌꯦ ꯑꯗꯨꯅ ꯌꯨꯝ ꯁꯨꯃꯥꯡꯒꯤ ꯑꯀꯣꯏꯕꯗꯣ ꯑꯗꯨꯗ ꯑꯩ ꯒꯥꯔꯗꯦꯅꯤꯡ ꯇꯧꯋꯦ ꯂꯩ ꯃꯈꯜ ꯁꯨꯅ ꯑꯩꯅ ꯊꯥꯔꯒ ꯂꯩꯁꯤꯡ ꯑꯗꯨꯕꯨ ꯐꯖꯅ ꯁꯦꯕꯥ ꯇꯧꯔꯒ ꯑꯩ ꯒꯥꯔꯗꯦꯅꯤꯡ ꯇꯧꯋꯦ ꯑꯩꯗꯤ ꯂꯩ ꯁꯨꯅ ꯊꯥꯖꯕ ꯂꯩꯁꯦ ꯂꯩ ꯊꯥꯕ ꯍꯩꯄꯥꯜ ꯂꯩꯄꯥꯜ ꯊꯥꯕꯁꯦ ꯑꯩꯗꯤ ꯌꯥꯝꯅ ꯄꯥꯝꯖꯩꯌꯦ ꯑꯗꯨꯅ ꯂꯩ ꯃꯈꯜ ꯁꯨꯅ ꯊꯥꯔꯒ ꯂꯩꯁꯤꯡꯗꯨꯅ ꯃꯄꯨꯡ ꯐꯥꯅ ꯁꯥꯠꯄ ꯉꯝꯗ꯭ꯔꯤꯐꯥꯎꯕ ꯑꯩ ꯐꯖꯅ ꯁꯦꯕꯥ ꯇꯧꯕꯤꯔꯒ ꯑꯗꯨꯃꯥꯏꯅ ꯇꯧꯔꯒ ꯑꯩ ꯒꯥꯔꯗꯦꯅꯤꯡ ꯇꯧꯋꯤ